ꯑꯩꯍꯥꯛꯅ ꯆꯠꯈꯤꯕ ꯈ꯭ꯋꯥꯏꯗꯒꯤ ꯐꯖꯕ ꯃꯍꯧꯁꯥꯒꯤ ꯑꯣꯏꯕ ꯄꯨꯛꯅꯤꯡ ꯍꯨꯕ ꯃꯐꯝꯗꯤ ꯊꯥꯡꯃꯩꯕꯟꯒꯤ ꯆꯩꯔꯥꯎ ꯆꯤꯡ ꯀꯥꯕꯅꯤ ꯃꯗꯨꯗ ꯑꯩꯈꯣꯏꯅ ꯊꯦꯡꯅꯈꯤꯕ ꯑꯦꯛꯁꯄꯔꯦꯁꯁꯤꯡꯗꯤ ꯍꯥꯏꯗꯤ ꯑꯩꯈꯣꯏ ꯑꯌꯨꯛ ꯉꯟꯇꯥꯗ ꯀꯥꯈꯠꯂꯒ ꯑꯗꯨꯗ ꯑꯌꯨꯛ ꯉꯟꯇꯥꯗ ꯑꯩꯈꯣꯏ ꯏꯃꯥꯟꯅꯕ ꯈꯔ ꯍꯧꯅꯔꯒ ꯄꯨꯡ ꯃꯔꯤ ꯃꯔꯤ ꯃꯔꯤ ꯃꯈꯥꯏ ꯁꯨꯃꯥꯏꯅ ꯑꯩꯈꯣꯏ ꯆꯠꯃꯤꯟꯅꯔꯦ ꯆꯠꯃꯤꯟꯅꯔꯒ ꯑꯩꯈꯣꯏ ꯊꯥꯡꯃꯩꯕꯟ ꯌꯧꯔꯦ ꯑꯩꯈꯣꯏ ꯒꯥꯔꯤ ꯄꯥꯛ ꯇꯧꯔꯝꯃꯦ ꯑꯗꯨꯒ ꯑꯅꯝꯕꯅ ꯊꯥꯡꯃꯩꯕꯟꯁꯦ ꯍꯥꯏꯗꯤ ꯏꯁꯇꯤꯌꯥꯔ ꯃꯁꯤꯡ ꯌꯥꯝꯅ ꯂꯩ ꯍꯥꯏꯗꯤ ꯑꯩꯈꯣꯏꯅ ꯑꯌꯨꯛ ꯑꯌꯨꯛꯇ ꯍꯛꯆꯥꯡ ꯁꯥꯖꯦꯟ ꯇꯧꯕ ꯀꯥꯟꯗ ꯋꯥꯛꯀꯤꯡ ꯆꯦꯟꯕꯗꯣ ꯋꯥꯛꯀꯤꯡ ꯆꯦꯟꯗ꯭ꯔꯁꯨ ꯌꯥꯔꯅꯤ ꯍꯥꯏꯕꯗꯤ ꯏꯁꯇꯤꯌꯥꯔ ꯃꯌꯥꯝꯗꯣ ꯀꯥꯕꯗ ꯍꯛꯆꯥꯡꯗꯣ ꯐꯤꯠ ꯑꯣꯏꯅ ꯊꯝꯕ ꯉꯝꯃꯦ ꯍꯥꯏꯕꯗꯤ ꯑꯩꯈꯣꯏ ꯋꯥꯛꯀꯤꯡ ꯆꯦꯟꯕꯗꯁꯨ ꯋꯥꯛꯀꯤꯡꯁꯨ ꯈꯔ ꯈꯔ ꯆꯦꯜꯂꯦ ꯋꯥꯛꯀꯤꯡ ꯆꯦꯟꯕꯁꯦ ꯌꯥꯝ ꯄꯥꯝꯖꯩ ꯑꯗꯨꯅ ꯍꯥꯏꯗꯤ ꯍꯛꯆꯥꯡꯁꯤ ꯐꯤꯠ ꯑꯣꯏꯅ ꯊꯝꯅꯕꯒꯤ ꯗꯃꯛꯇ ꯈꯣꯡꯒ꯭ꯔꯥꯎ ꯑꯀꯛꯄ ꯁꯦꯠꯂꯒ ꯑꯩꯈꯣꯏ ꯍꯥꯏꯗꯤ ꯑꯥꯗ ꯀꯥꯈꯠꯂꯒ ꯀꯞ ꯅꯨꯗꯜꯁ ꯆꯥꯁꯦꯅ ꯑꯩꯈꯣꯏ ꯄ꯭ꯂꯥꯟ ꯇꯧꯔꯒ ꯑꯩꯈꯣꯏ ꯆꯥꯈꯠꯂꯦ ꯑꯩꯈꯣꯏ ꯏꯃꯥꯟꯅꯕ ꯈꯔꯒ ꯇꯧꯔꯒ ꯆꯥꯃꯤꯟꯅꯔꯦ ꯏꯁꯇꯤꯌꯥꯔ ꯃꯌꯥꯝꯗꯣ ꯌꯥꯝꯃꯦ ꯋꯥꯡꯉꯦ ꯑꯥꯗ ꯄꯨꯡ ꯇꯔꯨꯛ ꯑꯗꯨꯃꯥꯥꯏꯅ ꯇꯔꯨꯛ ꯄꯨꯡ ꯇꯔꯨꯛꯇꯩꯅ ꯄꯨꯡ ꯃꯉꯥ ꯑꯗꯨꯃꯥꯏꯅ ꯌꯧꯔꯦ ꯑꯗꯣ ꯌꯧꯔ ꯀꯥꯟꯗ ꯑꯩꯈꯣꯏ ꯐꯝꯃꯦ ꯏꯃꯥꯟꯅꯕꯁꯤꯡ ꯑꯩꯈꯣꯏ ꯗꯤ ꯏꯁꯤꯡ ꯑꯁꯥꯕ ꯄꯨꯔꯛꯑꯦꯕ ꯑꯗꯨ ꯇꯧꯔꯒ ꯑꯩꯈꯣꯏ ꯀꯞ ꯅꯨꯗꯜꯁ ꯍꯩꯖꯤꯜꯂꯒ ꯄꯣꯞꯊꯣꯛꯍꯜꯂꯒ ꯀꯞ ꯅꯨꯗꯜꯁ ꯆꯥꯔꯦ ꯏꯃꯥꯟꯅꯕꯁꯤꯡ ꯋꯥꯔꯤ ꯁꯥꯃꯤꯟꯅꯔꯒ ꯐꯣꯇꯣ ꯀꯥꯞꯃꯤꯟꯅꯔꯦ ꯀꯥꯞꯃꯤꯟꯅꯔꯦ ꯋꯥꯔꯤ ꯋꯥꯇꯥꯏ ꯉꯥꯏꯍꯥꯛ ꯁꯥꯟꯅꯔꯦ ꯑꯗꯨꯒ ꯍꯥꯏꯗꯤ ꯑꯣꯄꯟ ꯖꯤꯝ ꯂꯩꯑꯦꯕ ꯑꯣꯄꯟ ꯖꯤꯝꯗ ꯑꯩꯈꯣꯏ ꯉꯥꯏꯍꯥꯛ ꯏꯃꯥꯟꯅꯕꯁꯤꯡ ꯄꯨꯁ ꯑꯞ ꯇꯧꯗꯅ ꯑꯗꯨꯗꯒꯤ ꯂꯝꯖꯦꯟ ꯆꯦꯟꯕ ꯈꯣꯠꯄ ꯑꯗꯨꯗ ꯈꯔ ꯍꯥꯏꯗꯤ ꯐꯤꯖꯤꯀꯦꯜ ꯑꯦꯛꯁꯔꯁꯥꯏꯖ ꯈꯔ ꯇꯧꯔꯦ ꯑꯩꯈꯣꯏ ꯑꯩꯗꯤ ꯇꯧꯗꯅ ꯑꯗꯨ ꯍꯨꯃꯥꯡꯒ ꯊꯣꯛꯍꯟꯗꯅ ꯑꯩꯈꯣꯏꯁꯦ ꯑꯗꯨꯗꯩ ꯑꯃꯨꯛ ꯄꯟꯖꯥꯒ ꯇꯧꯗꯅ ꯏꯃꯥꯟꯅꯕꯁꯤꯡꯒ ꯁꯥꯟꯅꯗꯅ ꯍꯥꯏꯗꯤ ꯑꯗꯨꯗꯒꯤ ꯂꯝꯖꯦꯟ ꯍꯟꯗ꯭ꯔꯦꯠ ꯃꯤꯇꯔ ꯂꯝꯖꯦꯟ ꯊꯨꯕꯤꯒ ꯁꯥꯟꯅꯗꯅ ꯑꯗꯨꯃꯥꯏꯅ ꯑꯩꯈꯣꯏ ꯁꯥꯟꯅꯔꯦ ꯏꯃꯥꯟꯅꯕꯁꯤꯡꯒ ꯑꯗꯣ ꯁꯥꯟꯅꯔꯕ ꯃꯇꯨꯡꯗ ꯑꯩꯈꯣꯏꯁꯦ ꯑꯗꯨꯗꯤ ꯂꯣꯏꯁꯤꯜꯂꯁꯤ ꯍꯜꯂꯁꯦꯅ ꯍꯥꯏꯅꯔꯦ ꯑꯗꯨ ꯍꯥꯏꯅꯕꯁꯤꯗ ꯀꯨꯝꯕ ꯑꯩꯈꯣꯏꯁꯤ ꯀꯨꯝꯊꯔꯁꯤꯅ ꯇꯧꯕꯁꯤꯗ ꯑꯃꯨꯛꯀ ꯉꯥꯏꯍꯥꯛ ꯉꯥꯏꯌꯣ ꯍꯥꯏꯗꯤ ꯐꯣꯇꯣ ꯀꯥꯞꯈꯤꯁꯦ ꯈꯣꯠꯀꯤꯁꯦꯅ ꯏꯃꯥꯟꯅꯕꯁꯤꯡ ꯅꯨꯃꯤꯠ ꯍꯥꯏꯗꯤ ꯅꯨꯃꯤꯠ ꯊꯣꯛꯂꯛꯄꯒꯤ ꯑꯃꯗꯤ ꯅꯨꯃꯤꯠ ꯇꯥꯕ ꯌꯦꯡꯁꯦ ꯍꯣꯔꯦꯟ ꯅꯨꯡꯗꯥꯡꯁꯨ ꯍꯣꯔꯦꯟ ꯅꯨꯡꯗꯥꯡ ꯋꯥꯏꯔꯝꯁꯨ ꯁꯨꯃꯥꯏꯅ ꯂꯥꯛꯁꯦꯅ ꯑꯩꯈꯣꯏꯁꯤ ꯈꯟꯅꯔꯦ ꯑꯗꯨ ꯈꯟꯅꯔꯕ ꯃꯇꯨꯡꯗ ꯑꯩꯈꯣꯏꯅ ꯅꯨꯃꯤꯠ ꯌꯦꯡꯉꯝꯗꯅ ꯍꯥꯏꯗꯤ ꯁꯟꯁꯦꯠ ꯁꯟ ꯔꯥꯏꯁꯀꯤ ꯕꯤꯗꯤꯌꯣ ꯑꯣꯏ ꯐꯣꯇꯣ ꯑꯣꯏ ꯅꯝꯗꯅ ꯅꯨꯃꯤꯠ ꯊꯣꯛꯄ ꯃꯐꯝꯗꯨ ꯌꯥꯝ ꯌꯦꯡꯕ ꯐꯖꯩ ꯍꯥꯏꯗꯤ ꯅꯤꯡꯊꯝ ꯊꯥꯅꯤ ꯃꯇꯝꯗꯣ ꯍꯥꯏꯗꯤ ꯑꯩꯈꯣꯏꯅ ꯆꯤꯡ ꯃꯊꯛꯇ ꯌꯧꯕ ꯀꯥꯟꯗ ꯏꯝꯐꯥꯜ ꯕꯦꯜꯂꯤꯁꯦ ꯂꯩꯆꯤꯜ ꯉꯥꯛꯇ ꯄꯨꯡꯀꯨꯞ ꯀꯨꯞꯁꯤꯜꯂꯒ ꯍꯥꯏꯗꯤ ꯃꯊꯛꯇ ꯅꯨꯃꯤꯠꯅ ꯃꯊꯛꯇ ꯄꯨꯡꯉꯧ ꯉꯧ ꯍꯥꯏꯗꯤ ꯉꯥꯡꯂꯞ ꯇꯧꯔ ꯊꯣꯛꯂꯛꯑꯒ ꯃꯈꯥꯗ ꯂꯩꯆꯤꯜ ꯉꯥꯛꯇ ꯉꯧꯔꯣꯛ ꯉꯧꯔꯒ ꯌꯥꯝ ꯐꯖꯕ ꯕꯤꯎ ꯍꯥꯏꯕꯗꯨ ꯑꯣꯏ ꯌꯦꯡꯕ ꯃꯇꯝꯗ ꯍꯥꯏꯗꯤ ꯄꯨꯛꯅꯤꯡ ꯍꯨꯅ ꯐꯖꯩ ꯑꯗꯣ ꯑꯩꯈꯣꯏꯁꯦ ꯑꯗꯨ ꯉꯥꯏꯍꯥꯛ ꯌꯦꯡꯉꯦ ꯐꯣꯇꯣ ꯀꯥꯞꯄꯦ ꯌꯦꯡꯕꯩ ꯄꯦꯟꯕ ꯅꯥꯏꯗꯦ ꯑꯩꯈꯣꯏ ꯐꯝꯃꯒ ꯇꯧꯔꯒ ꯑꯗꯨꯝ ꯋꯥꯔꯤ ꯁꯥꯟꯅꯔꯒ ꯏꯃꯥꯟꯅꯕꯁꯤꯡ ꯂꯩꯔꯦ ꯑꯗꯨꯗꯩ ꯄꯨꯡꯁꯦ ꯃꯥꯄꯜꯃꯨꯛ ꯇꯥꯁꯤꯜꯂꯛꯑꯦ ꯑꯗꯩꯗꯤ ꯑꯩꯈꯣꯏ ꯍꯜꯂꯛꯑꯦ ꯍꯜꯂꯛꯑꯒ ꯅꯨꯡꯗꯥꯡꯋꯥꯏꯔꯝꯁꯨ ꯆꯠꯁꯦꯅ ꯑꯩꯈꯣꯏ ꯏꯃꯥꯟꯅꯕꯁꯤꯡꯁꯦ ꯍꯥꯏꯅꯔꯦ ꯁꯟꯁꯦꯠ ꯌꯦꯡꯉꯨꯁꯦꯅ ꯑꯗꯣ ꯑꯩꯈꯣꯏ ꯅꯨꯡꯗꯥꯡꯋꯥꯏꯔꯝꯒꯤꯁꯤꯗ ꯑꯃꯨꯛꯀ ꯆꯠꯂꯦ ꯅꯨꯡꯗꯥꯡ ꯋꯥꯏꯔꯝ ꯆꯠꯂ ꯃꯇꯨꯡꯗ ꯅꯤꯡꯊꯝ ꯊꯥꯗꯁꯨ ꯄꯨꯡ ꯑꯍꯨꯝ ꯃꯈꯥꯏ ꯃꯔꯤ ꯑꯗꯨꯋꯥꯏꯗꯒꯤ ꯑꯗꯨꯝ ꯂꯩꯆꯤꯟ ꯊꯥꯖꯕ ꯃꯝꯁꯤꯟꯕ ꯍꯧꯔꯛꯏꯗꯅ ꯑꯗꯨ ꯃꯝꯁꯤꯟꯕ ꯍꯧꯔꯛꯄꯗꯨꯗ ꯑꯩꯈꯣꯏ ꯀꯥꯈꯠꯂꯒ ꯃꯊꯛꯇꯨꯗ ꯑꯃꯨꯛꯀ ꯂꯦꯞꯄꯦ ꯑꯗꯨꯒ ꯁꯟꯁꯦꯠꯇꯨ ꯌꯦꯡꯉꯦ ꯅꯨꯃꯤꯠ ꯇꯥꯒꯤꯕꯁꯦ ꯌꯥꯝ ꯐꯖꯩ ꯍꯥꯏꯗꯤ ꯆꯤꯡ ꯑꯅꯤ ꯀꯥꯔꯛꯇ ꯅꯨꯃꯤꯠꯁꯦ ꯃꯊꯛ ꯑꯇꯤꯌꯥ ꯃꯌꯥꯏ ꯃꯊꯛ ꯃꯇꯣꯟꯗ ꯂꯩꯔꯤ ꯀꯥꯟꯗꯗꯤ ꯅꯨꯃꯤꯠꯀꯤ ꯃꯆꯨꯁꯦ ꯑꯩꯍꯣꯏꯅ ꯍꯥꯏꯗꯤ ꯌꯥꯝ ꯌꯥꯛꯅ ꯎꯕꯗꯣ ꯅꯨꯡꯗꯥꯡ ꯋꯥꯏꯔꯝ ꯅꯨꯃꯤꯠ ꯇꯥꯁꯤꯜꯂꯛꯄ ꯀꯥꯟꯗ ꯉꯥꯡꯂꯩꯅꯅꯔ ꯍꯥꯏꯗꯤ ꯃꯩꯇꯥꯟ ꯔꯥꯔꯥ ꯂꯥꯎꯕꯒꯤ ꯇꯥꯏꯞꯇ ꯉꯥꯡꯂꯩꯅꯅ ꯇꯧꯔꯒ ꯆꯪꯈꯤꯕꯒꯤ ꯃꯥꯒꯤ ꯐꯖꯕꯁꯦ ꯑꯗꯨꯝ ꯃꯥꯒꯤ ꯑꯇꯤꯌꯥꯗꯒꯤ ꯅꯣꯡ ꯅꯣꯡ ꯃꯄꯩꯁꯤꯡ ꯂꯩꯔꯤꯗꯨꯗ ꯃꯥꯒꯤ ꯃꯉꯥꯟꯁꯤꯅ ꯐꯨꯕ ꯀꯥꯟꯗ ꯉꯥꯡꯂꯞ ꯇꯧꯔꯒ ꯅꯣꯡ ꯃꯄꯩꯁꯤꯡꯁꯦ ꯌꯥꯝ ꯐꯖꯕ ꯍꯥꯏꯗꯤ ꯌꯦꯡꯕꯩ ꯄꯦꯟꯕ ꯍꯥꯏꯗꯤ ꯑꯩꯈꯣꯏꯅ ꯑꯌꯦꯛꯄ ꯁꯦꯅꯔꯤ ꯀꯝꯄꯤꯌꯨꯇꯔꯗ ꯁꯦꯝꯕ ꯁꯦꯅꯔꯤ ꯃꯥꯜꯂꯤ ꯑꯩꯈꯣꯏꯅ ꯌꯦꯡꯕ ꯃꯇꯝꯗ ꯐꯣꯇꯣꯗꯒꯗꯤ ꯑꯗꯣ ꯇꯧꯕꯇꯕꯨ ꯑꯁꯦꯡꯕꯒꯤ ꯔꯤꯌꯦꯜꯅꯦꯕ ꯑꯗꯣ ꯑꯗꯣ ꯑꯩꯈꯣꯏꯅ ꯏꯃꯥꯟꯅꯕꯁꯤꯡꯗꯒ ꯎꯠꯄꯗꯒ ꯊꯥꯖꯗꯦ ꯃꯣꯏꯗ ꯃꯐꯝꯗꯣ ꯍꯥꯏꯗꯤ ꯅꯣꯏꯅ ꯏꯗꯤꯠ ꯇꯧꯕꯅꯦ ꯈꯣꯠꯄꯅꯤ ꯍꯥꯏꯗꯤ ꯑꯗꯨ ꯃꯐꯝꯗꯨ ꯌꯦꯡꯕ ꯃꯇꯝꯗ ꯌꯥꯝꯅ ꯄꯨꯛꯅꯤꯡ ꯍꯨꯅ ꯐꯖꯕ ꯑꯩꯈꯣꯏ ꯃꯍꯧꯁꯥꯒꯤ ꯐꯖꯕꯁꯤꯗꯒꯤ ꯍꯦꯟꯅ ꯀꯅꯥꯅꯁꯨ ꯍꯥꯏꯗꯤ ꯅꯦꯆꯔꯒꯤ ꯐꯖꯕꯁꯤꯒ ꯀꯅꯥ ꯀꯔꯤꯒꯁꯨ ꯆꯥꯡꯗꯝꯅꯅꯉꯥꯏ ꯂꯩꯇꯦ ꯑꯥꯔꯇꯤꯐꯤꯁꯦꯜ ꯍꯥꯏꯕꯁꯤꯗꯤ ꯑꯥꯔꯇꯤꯐꯤꯁꯦꯜ ꯑꯩꯈꯣꯏꯅ ꯈꯨꯠꯅ ꯍꯦꯟ ꯃꯦꯠ ꯃꯦꯟ ꯃꯦꯗꯁꯤꯡꯗꯤ ꯀꯩꯁꯨ ꯀꯌꯥꯝ ꯀꯌꯥꯝ ꯐꯖꯗꯣꯏꯅꯣ ꯃꯣꯏꯗꯤ ꯃꯇꯝ ꯈꯔ ꯈꯛꯀꯤꯅꯤ ꯅꯦꯆꯔ ꯍꯥꯏꯕꯁꯤꯗꯤ ꯄꯨꯟꯁꯤ ꯆꯨꯞꯄ ꯃꯍꯧꯁꯥꯒꯤ ꯑꯣꯏꯕ ꯍꯥꯟꯅꯗꯒꯤ ꯂꯩꯔꯛꯂꯕ ꯑꯩꯈꯣꯏꯒꯤ ꯇꯨꯡ ꯇꯨꯡ ꯀꯌꯥꯗꯁꯨ ꯂꯩꯍꯧꯔꯒꯗꯕ ꯑꯩꯈꯣꯏ ꯍ꯭ꯌꯨꯃꯦꯟ ꯖꯦꯅꯦꯔꯦꯁꯟꯗꯤ ꯆꯠꯈꯤꯅꯤ ꯂꯣꯏꯈꯤꯅꯤ ꯃꯊꯪ ꯃꯊꯪ ꯃꯊꯪ ꯅꯦꯆꯔꯗꯤ ꯑꯗꯨꯝ ꯂꯩꯖꯩ ꯑꯩꯈꯣꯏ ꯄꯣꯛꯇ꯭ꯔꯤꯉꯩ ꯑꯩꯈꯣꯏ ꯃꯇꯝ ꯃꯇꯝ ꯃꯇꯝ ꯑꯩꯈꯣꯏ ꯃꯃꯥꯡ ꯃꯃꯥꯡ ꯑꯩꯈꯣꯏ ꯆꯍꯤ ꯕꯤꯂꯤꯌꯟꯁ ꯑꯣꯐ ꯏꯌꯔꯁꯀꯤ ꯃꯃꯥꯡꯗꯒꯤ ꯂꯩꯔꯛꯑꯕꯅꯤ ꯑꯗꯣ ꯃꯍꯧꯁꯥꯒꯤ ꯐꯖꯕꯁꯤꯗꯤ ꯉꯁꯤ ꯐꯥꯎꯕ ꯃꯥꯡꯗꯅ ꯀꯥꯏꯗꯅ ꯂꯩꯔꯤ ꯂꯩꯁꯨ ꯂꯩꯈꯤꯒꯅꯤ ꯂꯩꯁꯨ ꯂꯩꯍꯧꯈꯤꯒꯅꯤ ꯑꯩꯈꯣꯏꯗꯤ ꯆꯠꯈꯤꯅꯤ ꯁꯤꯅꯤ ꯑꯩꯅ ꯍꯥꯏꯅꯤꯡꯕ ꯅꯦꯆꯔꯒꯤ ꯐꯖꯕꯁꯤ ꯌꯥꯝꯅ ꯐꯖꯩ ꯌꯦꯡꯕꯗ ꯄꯨꯛꯅꯤꯡ ꯍꯨꯏ ꯌꯦꯡꯕꯒꯤ ꯄꯦꯟꯕ ꯅꯥꯏꯗꯦ ꯑꯁꯤꯅ ꯑꯩꯈꯣꯏꯅ ꯅꯨꯃꯤꯠꯇꯒꯤ ꯀꯥꯟꯅꯕ ꯐꯪꯂꯤꯁꯦ ꯅꯨꯃꯤꯠ ꯊꯣꯛꯂꯛꯄ ꯀꯥꯟꯗ ꯑꯌꯨꯛ ꯉꯟꯇꯥꯗ ꯐꯪꯏ ꯅꯨꯃꯤꯠꯇ ꯐꯨꯍꯟꯕ ꯀꯥꯟꯗ ꯍꯥꯏꯗꯤ ꯆꯤꯡ ꯀꯥꯕꯁꯤꯁꯨ ꯍꯛꯆꯥꯡ ꯀꯥꯟꯅꯔꯦ ꯍꯥꯏ ꯑꯦꯛꯁꯔꯁꯥꯏꯁ ꯑꯣꯏꯔꯦ ꯍꯥꯏꯗꯤ ꯋꯥꯛꯀꯤꯡ ꯆꯦꯟꯗ꯭ꯔꯁꯨ ꯌꯥꯔꯦ ꯋꯥꯛꯀꯤꯡꯁꯨ ꯆꯦꯟꯕ ꯌꯥꯏ ꯆꯦꯜꯂꯁꯨ ꯌꯥꯏ ꯆꯦꯟꯗ꯭ꯔꯁꯨ ꯌꯥꯏ ꯑꯗꯨ ꯆꯤꯡ ꯀꯥꯕꯁꯤ ꯑꯩꯈꯣꯏꯗ ꯍꯛꯆꯥꯡꯗꯁꯨ ꯐꯤꯠ ꯑꯣꯏꯅ ꯊꯝꯕ ꯉꯝꯃꯦ ꯑꯗꯨꯒꯤꯁꯨ ꯃꯊꯛꯇ ꯑꯁꯦꯡꯕ ꯍꯋꯥ ꯅꯨꯡꯁꯤꯠ ꯀꯌꯥ ꯑꯃ ꯆꯥꯕ ꯐꯪꯏ ꯑꯩꯈꯣꯏꯅ ꯁꯍꯔꯒꯤ ꯅꯤꯜ ꯈꯣꯡꯕ ꯃꯔꯛꯇꯒꯤ ꯊꯣꯛꯂꯛꯑꯒ ꯑꯗꯨꯃꯥꯏꯅ ꯄꯨꯛꯅꯤꯡꯗ ꯑꯩꯈꯣꯏꯒꯤ ꯃꯨꯠꯁꯤꯁꯨ ꯌꯥꯝ ꯅꯨꯡꯉꯥꯏ ꯁꯟꯗꯦꯒꯨꯝꯕꯗꯒ ꯀꯥꯕꯁꯦ ꯍꯛꯆꯥꯡꯗ ꯐꯤꯠ ꯑꯣꯏꯅ ꯊꯝꯕ ꯉꯝꯃꯦ ꯍꯛꯆꯥꯡꯗꯨ ꯍꯨꯃꯥꯡ ꯊꯣꯛꯈ꯭ꯔꯅꯤ ꯍꯧꯖꯤꯛꯀꯤ ꯃꯇꯝꯁꯤ ꯂꯩꯅꯥ ꯇꯤꯟꯅꯥ ꯑꯅꯥ ꯑꯌꯦꯛ ꯃꯌꯥꯝ ꯂꯩꯔꯦ ꯑꯗꯨꯅ ꯁꯨꯃꯥꯏꯅ ꯑꯩꯈꯣꯏꯅ ꯍꯛꯆꯥꯡꯁꯦ ꯍꯨꯃꯥꯡ ꯇꯥꯍꯜꯂꯒ ꯐꯤꯠ ꯑꯣꯏꯅ ꯊꯝ ꯃꯇꯝꯗ ꯁꯨꯃꯥꯏꯅ ꯆꯤꯡ ꯃꯔꯛ ꯃꯔꯛꯇ ꯀꯥꯕꯁꯤꯁꯨ ꯋꯥꯈꯟ ꯃꯨꯠ ꯌꯥꯝ ꯅꯨꯡꯉꯥꯏ ꯑꯗꯨꯒ ꯑꯁꯦꯡꯕ ꯅꯨꯡꯁꯤꯠꯁꯨ ꯆꯥꯕ ꯐꯪꯉꯦ ꯑꯗꯨꯒꯤꯁꯨ ꯃꯊꯛꯇ ꯃꯔꯨꯞꯁꯤꯡꯒꯁꯨ ꯄꯨꯟꯕ ꯐꯪꯉꯦ ꯃꯦꯃꯣꯔꯤꯁ ꯀꯌꯥ ꯑꯃ ꯋꯥꯔꯤ ꯋꯥꯇꯥꯏ ꯁꯥꯟꯅꯗꯕ ꯄꯨꯟꯁꯤꯒꯤ ꯑꯋꯥ ꯅꯨꯡꯉꯥꯏ ꯃꯇꯥꯡꯗ ꯑꯗꯩꯒꯤ ꯑꯩꯈꯣꯏꯅ ꯚꯤꯎ ꯀꯌꯥ ꯑꯃꯁꯨ ꯌꯦꯡꯕ ꯐꯪꯉꯦ ꯐꯖ ꯐꯖꯈ꯭ꯔꯕ ꯃꯐꯝ ꯍꯥꯏꯗꯤ ꯑꯩꯈꯣꯏꯅ ꯎꯕ ꯐꯪꯉꯔꯣꯏꯗꯕ ꯑꯩꯈꯣꯏꯅ ꯌꯨꯝꯗ ꯂꯩꯔꯒ ꯎꯕ ꯐꯪꯉꯣꯏꯗꯕ ꯍꯛꯆꯥꯡ ꯋꯥꯈꯟꯗ ꯃꯨꯠ ꯅꯨꯡꯉꯥꯏꯍꯟꯕ ꯉꯝꯕ ꯁꯨꯃꯥꯏꯅ ꯃꯌꯥꯝ ꯑꯃ ꯊꯣꯛꯑꯦ ꯁꯤꯅꯤ ꯅꯦꯆꯔꯒꯤ ꯐꯖꯕꯁꯤꯅ ꯑꯗꯨꯗꯒꯤ ꯑꯩꯈꯣꯏꯅ ꯅꯨꯃꯤꯠꯇꯒꯤ ꯑꯌꯨꯛ ꯉꯟꯇꯥꯗ ꯅꯨꯃꯤꯠ ꯃꯉꯥꯟꯗ ꯐꯨꯍꯟꯕꯁꯤꯅ ꯕꯤꯇꯥꯃꯤꯟꯁꯨ ꯐꯪꯏꯅ ꯑꯩꯈꯣꯏ ꯕꯤꯇꯥꯃꯤꯟ ꯐꯪꯉꯦ ꯑꯗꯨꯅ ꯅꯨꯃꯤꯠ ꯃꯉꯥꯟꯁꯤꯁꯨ ꯀꯥꯟꯅꯔꯦ ꯀꯥꯟꯅꯕꯒꯤ ꯀꯥꯟꯅꯕ ꯉꯥꯛꯇꯅꯤ ꯑꯩꯈꯣꯏꯅ ꯆꯤꯡ ꯀꯥꯕꯁꯤꯁꯨ ꯅꯨꯡꯉꯥꯏ ꯅꯨꯡꯁꯤꯠ ꯅꯨꯡꯁꯥ ꯑꯗꯨꯒ ꯚꯤꯎꯁꯨ ꯐꯖꯕ ꯌꯦꯡꯉꯦ ꯄꯨꯛꯅꯤꯡ ꯋꯥꯈꯜ ꯌꯥꯝꯅ ꯁꯤꯅꯤ ꯑꯩꯈꯣꯏꯒꯤ ꯑꯦꯛꯁꯄꯦꯔꯦꯟꯁ